ꯑꯩꯈꯣꯏꯒꯤ ꯖꯥꯇꯤꯒꯤ ꯂꯨꯆꯤꯡꯕꯒꯤ ꯂꯥꯏꯅꯤꯡꯕꯒꯤ ꯂꯨꯆꯤꯡꯕ ꯑꯁꯤ ꯄ꯭ꯔꯣꯐꯦꯠ ꯃꯣꯍꯃꯠꯅꯤ ꯀꯣ ꯑꯗꯨꯒ ꯍꯥꯏꯔꯤꯕ ꯑꯩꯈꯣꯏꯒꯤ ꯄ꯭ꯔꯣꯐꯦꯠ ꯃꯣꯍꯃꯠ ꯑꯁꯤꯅ ꯑꯩꯈꯣꯏꯒꯤ ꯖꯥꯇꯤ ꯑꯁꯤꯗꯒꯤꯁꯤꯗ ꯑꯁꯨꯛꯀꯤ ꯃꯇꯤꯛ ꯀꯥꯟꯅꯕ ꯅꯤꯇꯤ ꯅꯤꯌꯣꯝ ꯃꯌꯥꯝ ꯑꯃ ꯇꯥꯛꯄꯤ ꯇꯝꯕꯤꯗꯨꯅ ꯊꯝꯕꯤꯔꯝꯃꯤ ꯍꯥꯏꯔꯤꯕ ꯃꯍꯥꯛꯅ ꯊꯝꯕꯤꯔꯝꯃꯤꯕ ꯑꯁꯤꯒꯨꯝꯕ ꯅꯤꯇꯤ ꯅꯤꯌꯣꯝ ꯃꯌꯥꯝꯁꯤꯡ ꯑꯁꯤꯒꯤ ꯃꯅꯨꯡꯗꯒꯤ ꯈ꯭ꯋꯥꯏꯗꯒꯤ ꯍꯦꯟꯅ ꯃꯔꯨ ꯑꯣꯏꯅ ꯑꯩꯈꯣꯏꯅ ꯄꯨꯈꯠꯆꯔꯕꯗ ꯑꯩꯈꯣꯏꯒꯤ ꯃꯤꯅꯨꯡꯁꯤ ꯂꯩꯕ ꯑꯃꯗꯤ ꯊꯧꯖꯥꯜ ꯍꯩꯕ ꯉꯥꯛꯄꯤꯕ ꯉꯝꯕ ꯑꯁꯤꯒꯨꯝꯕ ꯃꯌꯥꯝꯁꯤꯡ ꯑꯁꯤ ꯌꯥꯎꯔꯤ ꯀꯣ ꯍꯥꯏꯔꯤꯕ ꯃꯤꯅꯨꯡꯁꯤ ꯂꯩꯕ ꯊꯧꯖꯥꯜ ꯍꯩꯕ ꯑꯗꯒꯤ ꯑꯃꯅ ꯑꯃꯕꯨ ꯉꯥꯛꯄꯤꯕ ꯉꯝꯕ ꯑꯇꯣꯟꯕꯕꯨ ꯌꯣꯛꯈꯠꯄꯤꯕ ꯑꯁꯤꯒꯨꯝꯕ ꯃꯌꯥꯝꯁꯤꯡ ꯑꯁꯤ ꯌꯥꯎꯕꯗꯒꯤ ꯉꯁꯤ ꯑꯩꯈꯣꯏꯅ ꯁꯪꯁꯥꯔꯁꯤꯗ ꯑꯁꯨꯛꯀꯤ ꯃꯇꯤꯛ ꯅꯨꯡꯉꯥꯏꯅ ꯑꯩꯈꯣꯏꯅ ꯍꯤꯡꯕ ꯉꯝꯃꯤꯕꯅꯤ ꯑꯁꯨꯃꯥꯏꯅ ꯇꯧꯗꯅ ꯑꯩꯒꯤ ꯏꯃꯨꯡꯗꯁꯨ ꯍꯥꯏꯔꯤꯕ ꯑꯁꯤꯒꯨꯝꯕ ꯅꯤꯇꯤ ꯅꯤꯌꯣꯝ ꯑꯁꯤ ꯆꯞ ꯆꯥꯅ ꯆꯠꯇꯨꯅ ꯌꯥꯝꯅ ꯏꯪꯅ ꯆꯤꯛꯅ ꯁꯥꯟꯇꯤ ꯑꯣꯏꯅ ꯑꯗꯨꯃꯥꯏꯅ ꯂꯩꯕ ꯉꯝꯃꯤ ꯍꯥꯏꯕ ꯇꯥꯔꯦ ꯑꯁꯤꯃꯛ ꯃꯁꯤꯃꯛꯅꯤ ꯑꯩꯈꯣꯏꯅ ꯑꯩꯈꯣꯏꯒꯤ ꯄ꯭ꯔꯣꯐꯦꯠ ꯃꯣꯍꯃꯠꯅ ꯑꯩꯈꯣꯏꯗ ꯄꯤꯔꯝꯕ ꯑꯗꯨꯒꯨꯝꯕ ꯑꯩꯈꯣꯏꯒꯤ ꯏꯃꯨꯡꯗ ꯄꯤꯔꯝꯕ ꯑꯗꯨꯒꯨꯝꯕ ꯁꯥꯐꯨ ꯍꯥꯏꯔꯒꯗꯤ ꯑꯁꯤꯃꯛ ꯑꯣꯏꯅ ꯍꯥꯏꯕ ꯌꯥꯏ